ꯑꯋꯥꯡ ꯚꯥꯔꯠꯀꯤ ꯃꯤꯑꯣꯏꯁꯤꯡꯅ ꯍꯤꯟꯗꯤ ꯎꯔꯗꯨ ꯄꯟꯖꯥꯕꯤ ꯅꯆꯤꯡꯕ ꯂꯣꯟꯁꯤꯡꯁꯦ ꯂꯣꯟꯂꯤ ꯈꯩ ꯚꯥꯔꯠꯀꯤ ꯃꯤꯑꯣꯏꯁꯤꯡꯅ ꯃꯥꯂꯤꯌꯥꯂꯝ ꯇꯦꯂꯤꯒꯨ ꯇꯥꯃꯤꯜꯅ ꯆꯤꯡꯕ ꯂꯣꯟꯁꯤꯡ ꯑꯁꯤ ꯂꯣꯟꯂꯤ ꯆꯤꯟꯖꯥꯛꯁꯤ ꯑꯋꯥꯡ ꯚꯥꯔꯠꯇ ꯂꯩꯕ ꯃꯤꯑꯣꯏꯁꯤꯡꯅ ꯇꯟꯅ ꯅꯝꯅ ꯆꯥꯏ ꯈꯥ ꯚꯥꯔꯠꯀꯤ ꯃꯣꯑꯣꯏꯁꯤꯡꯅ ꯆꯥꯛꯅ ꯍꯦꯟꯅ ꯅꯝꯅ ꯆꯥꯏ ꯑꯋꯥꯡ ꯚꯥꯔꯠꯀꯤ ꯖꯒꯥꯁꯤꯡꯁꯤ ꯏꯪꯊꯝ ꯊꯥ ꯃꯇꯝꯗ ꯌꯥꯝꯅ ꯏꯪꯏ ꯑꯗꯨꯒ ꯀꯪꯏ ꯑꯗꯨꯒ ꯀꯥꯂꯦꯟ ꯊꯥ ꯃꯇꯝꯗ ꯌꯥꯝꯅ ꯁꯥꯏ ꯈꯥ ꯊꯪꯕ ꯚꯥꯔꯠꯀꯤ ꯖꯒꯥꯁꯤꯡꯁꯤꯗꯅ ꯑꯅꯝꯕ ꯃꯇꯝꯗ ꯁꯥꯏ ꯑꯋꯥꯡ ꯚꯥꯔꯠꯀꯤ ꯄꯣꯂꯤꯇꯤꯛꯇ ꯅꯦꯁꯅꯦꯜ ꯄꯥꯔꯇꯤꯁꯤꯡꯅ ꯍꯦꯟꯅ ꯗꯣꯃꯤꯅꯦꯠ ꯇꯧꯏ ꯑꯗꯨꯒ ꯈꯥ ꯊꯪꯕ ꯚꯥꯔꯠꯀꯤ ꯄꯣꯂꯤꯇꯤꯛꯁꯇꯅ ꯔꯦꯖꯅꯦꯜ ꯄꯥꯔꯇꯤꯁꯤꯡꯅ ꯍꯦꯟꯅ ꯗꯣꯃꯤꯅꯦꯠ ꯇꯧꯏ ꯑꯋꯥꯡ ꯚꯥꯔꯠꯇꯒꯤ ꯈꯥ ꯚꯥꯔꯠꯅ ꯂꯥꯏꯔꯤꯛ ꯍꯩꯕꯒꯤ ꯆꯥꯡꯁꯤ ꯍꯦꯜꯂꯤ ꯇꯦꯛꯅꯣꯂꯣꯖꯤꯒꯤ ꯈꯨꯗꯣꯡ ꯆꯥꯕꯁꯤꯡꯁꯤ ꯈꯥ ꯚꯥꯔꯠꯅ ꯍꯦꯜꯂꯤ

ꯑꯗꯨꯒ ꯑꯋꯥꯡ ꯚꯥꯔꯠꯀꯤ ꯑꯋꯥꯡ ꯚꯥꯔꯠꯇꯅ ꯏꯟꯗꯁꯇ꯭ꯔꯤꯌꯦꯜꯒꯤ ꯄꯣꯠꯆꯥꯛꯁꯤꯡꯁꯤꯒꯤ ꯍꯦꯟꯅ ꯑꯣꯄꯣꯔꯆꯨꯅꯤꯇꯤꯁꯤ ꯐꯪꯏ